ꯏꯁꯤꯡ ꯐꯤꯜꯇꯔ ꯇꯧꯅꯕ ꯑꯃꯁꯨꯡ ꯁꯦꯡꯗꯣꯛꯅꯕꯒꯤꯗꯃꯛꯇ ꯑꯩꯅ ꯇꯧꯕ ꯊꯕꯛ ꯈꯔꯁꯤꯡ ꯍꯥꯏꯔꯒꯗꯤ ꯁꯧꯍꯟꯕ ꯏꯁꯤꯡ ꯁꯧꯍꯟꯕ ꯑꯁꯦ ꯌꯥꯝꯅ ꯂꯥꯏꯕ ꯑꯃꯗꯤ ꯌꯥꯝꯅ ꯅꯨꯡꯉꯥꯏꯕ ꯊꯧꯑꯣꯡ ꯃꯈꯜ ꯑꯃꯅꯤ ꯍꯥꯏꯔꯤꯕ ꯊꯧꯑꯣꯡ ꯑꯁꯤꯅ ꯏꯁꯤꯡꯗ ꯇꯧꯕ ꯃꯇꯝꯗ ꯏꯁꯤꯡ ꯑꯗꯨꯗ ꯌꯥꯎꯔꯝꯕ ꯕꯦꯛꯇꯔꯤꯌꯥ ꯚꯥꯏꯔꯁ ꯑꯃꯗꯤ ꯄꯦꯔꯥꯁꯥꯏꯠꯁ ꯀꯌꯥ ꯃꯍꯤꯛ ꯃꯇꯥꯡꯁꯤꯡ ꯑꯁꯦ ꯍꯠꯄ ꯉꯝꯃꯤ ꯏꯁꯤꯡ ꯑꯁꯤ ꯌꯥꯝꯗ꯭ꯔꯕꯗ ꯃꯤꯅꯤꯠ ꯑꯃꯗꯤ ꯑꯗꯨꯃꯛ ꯁꯧꯍꯜꯂꯒ ꯊꯝꯒꯗꯕꯅꯤ ꯑꯃꯗꯤ ꯏꯪꯊꯍꯜꯂꯕ ꯃꯇꯨꯡꯗ ꯑꯩꯈꯣꯏꯅ ꯁꯤꯖꯤꯟꯅꯒꯗꯕꯅꯤ ꯑꯩꯅ ꯃꯊꯪꯗ ꯇꯧꯕ ꯊꯕꯛ ꯍꯥꯏꯔꯒꯗꯤ ꯐꯤꯜꯇꯔꯦꯁꯟ ꯇꯧꯕ ꯏꯁꯤꯡꯗ ꯌꯥꯎꯔꯝꯕ ꯑꯃꯣꯠꯄꯁꯤꯡ ꯂꯧꯊꯣꯛꯅꯕꯒꯤꯗꯃꯛꯇ ꯑꯩꯅ ꯐꯤꯜꯇꯔꯦꯁꯟ ꯇꯧꯏ ꯃꯈꯜ ꯃꯊꯦꯜ ꯀꯌꯥꯒꯤ ꯑꯣꯏꯕ ꯊꯧꯑꯣꯡ ꯂꯩ ꯐꯤꯜꯇꯔꯦꯁꯟ ꯑꯁꯤꯗ ꯁꯝꯅ ꯍꯥꯏꯔꯕꯗ ꯀꯥꯔꯕꯣꯟ ꯐꯤꯜꯇꯔ ꯁꯤꯔꯤꯃꯦꯇꯤꯛ ꯐꯤꯜꯇꯔ ꯑꯦꯟ ꯔꯤꯚꯔꯁ ꯑꯣꯁꯃꯦꯇꯤꯛ ꯁꯤꯁꯇꯦꯝ ꯍꯥꯏꯕ ꯑꯁꯤꯒꯨꯝꯕ ꯐꯤꯜꯇꯔ ꯃꯈꯜ ꯊꯧꯋꯣꯡ ꯀꯌꯥ ꯑꯁꯤ ꯇꯧꯏ ꯃꯁꯤꯅ ꯃꯔꯝ ꯑꯣꯏꯔꯒ ꯑꯩꯅ ꯏꯝꯄ꯭ꯌꯨꯔꯤꯇꯤ ꯁꯦꯡꯗꯕ ꯂꯩꯉꯣꯏ ꯃꯆꯥ ꯂꯩꯉꯣꯏ ꯃꯀꯨꯞꯀꯨꯝꯕ ꯑꯗꯨꯗꯒꯤ ꯀ꯭ꯂꯣꯔꯤꯟꯒꯨꯝꯕ ꯑꯃꯗꯤ ꯌꯣꯠ ꯃꯀꯨꯞꯀꯨꯝꯕ ꯃꯌꯥꯝ ꯑꯃ ꯂꯧꯊꯣꯛꯄ ꯉꯝꯃꯤ ꯑꯩꯅ ꯇꯧꯕꯁꯤꯡ ꯑꯃ ꯃꯈꯥ ꯇꯥꯔꯛꯄ ꯑꯣꯏꯅ ꯀꯦꯃꯤꯀꯦꯜ ꯇ꯭ꯔꯤꯠꯃꯦꯟ ꯀꯦꯃꯤꯀꯦꯜ ꯍꯥꯞꯆꯤꯜꯂꯒ ꯏꯁꯤꯡꯗꯨ ꯁꯦꯡꯍꯟꯕ ꯂꯨꯊꯍꯟꯕ ꯀꯦꯃꯤꯀꯦꯜ ꯁꯝꯅ ꯍꯥꯏꯔꯕꯗ ꯕ꯭ꯂꯦꯁꯤꯡ ꯄꯥꯎꯗꯔꯒꯨꯝꯕ ꯑꯗꯨꯗꯒꯤ ꯑꯥꯏꯌꯣꯗꯤꯟꯒꯨꯝꯕ ꯑꯁꯦ ꯑꯩꯅ ꯏꯁꯤꯡꯗ ꯍꯥꯞꯄꯤ ꯃꯔꯝꯗꯤ ꯆꯥꯏꯁꯤꯟꯂꯤ ꯍꯥꯏꯔꯤꯕ ꯏꯁꯤꯡ ꯑꯁꯤ ꯆꯥꯏꯁꯤꯟꯕꯀꯥꯟꯗ ꯅꯩꯔꯝꯕ ꯏꯁꯤꯡ ꯑꯗꯨꯁꯨ ꯇꯞꯅ ꯇꯞꯅ ꯂꯨꯊꯔꯛꯏ ꯑꯁꯤꯅ ꯃꯔꯝ ꯑꯣꯏꯔꯒ ꯏꯁꯤꯡ ꯑꯗꯨ ꯁꯦꯡꯏ ꯑꯃꯗꯤ ꯀ꯭ꯂꯤꯌꯔ ꯑꯣꯏ ꯑꯃꯗꯤ ꯁꯤꯖꯤꯟꯅꯕ ꯃꯇꯝꯗ ꯑꯐꯕ ꯃꯍꯤꯛ ꯃꯇꯥꯡ ꯌꯥꯎꯗꯕ ꯏꯁꯤꯡꯗꯨ ꯑꯣꯏ ꯑꯃꯗꯤ ꯂꯩꯅꯥ ꯇꯤꯅꯥꯗꯒꯤꯁꯨ ꯉꯥꯛꯊꯣꯛꯏ ꯌꯨ ꯚꯤ ꯇ꯭ꯔꯤꯠꯃꯦꯟ ꯍꯥꯏꯕꯗꯤ ꯌꯨ ꯚꯤ ꯔꯦꯗꯤꯌꯦꯁꯟꯁꯤꯅ ꯏꯁꯤꯡꯁꯤꯗ ꯐꯨꯍꯟꯕ ꯃꯇꯝꯗ ꯏꯁꯤꯡꯗꯨꯗ ꯌꯥꯎꯔꯝꯕ ꯃꯍꯤꯛ ꯃꯅꯥꯡ ꯕꯦꯛꯇꯔꯤꯌꯥ ꯚꯥꯏꯔꯁ ꯑꯃꯗꯤ ꯃꯍꯤꯛ ꯃꯇꯥꯡ ꯑꯀꯨꯞꯄ ꯃꯈꯥ ꯇꯥꯕ ꯑꯇꯩꯁꯤꯡꯕꯨ ꯂꯣꯏꯅ ꯍꯥꯠꯄ ꯉꯝꯃꯤ ꯌꯨꯚꯤꯒꯤ ꯃꯇꯦꯡꯅ ꯌꯨ ꯚꯤ ꯋꯥꯇꯔ ꯌꯨ ꯚꯤ ꯍꯥꯏꯔꯤꯕꯁꯤꯅ ꯏꯁꯤꯡꯕꯨ ꯁꯦꯡꯗꯣꯛꯍꯜꯂꯤ ꯃꯁꯤꯅ ꯁꯦꯡꯗꯣꯛꯂꯕ ꯏꯁꯤꯡꯁꯤꯅ ꯑꯩꯈꯣꯏꯅ ꯌꯨꯝꯗ ꯁꯤꯖꯤꯟꯅꯕ ꯌꯥꯏ ꯑꯗꯨꯒ ꯃꯁꯤ ꯌꯥꯝꯅ ꯅꯨꯡꯉꯥꯏꯕ ꯌꯥꯝꯅ ꯂꯥꯏꯕ ꯊꯧꯑꯣꯡ ꯑꯃꯁꯨ ꯑꯣꯏ ꯌꯨ ꯚꯤ ꯍꯥꯏꯔꯤꯕ ꯐꯤꯜꯇꯔꯦꯁꯟ ꯃꯈꯜ ꯑꯁꯤꯅ ꯃꯊꯪꯗ ꯗꯤꯁꯇꯤꯂꯦꯁꯟ ꯁꯤꯁꯨ ꯑꯩꯅ ꯁꯤꯖꯟꯅꯩ ꯌꯨꯝꯗ ꯏꯁꯤꯡ ꯁꯦꯡꯗꯣꯛꯄꯗ ꯗꯤꯁꯇꯤꯂꯦꯁꯟ ꯑꯁꯤꯗ ꯆꯤꯡꯏꯕꯁꯦ ꯑꯩꯅ ꯏꯁꯤꯡ ꯁꯧꯍꯟꯕ ꯆꯤꯡꯏ ꯑꯃꯗꯤ ꯏꯁꯤꯡꯒꯤ ꯃꯅꯤꯟꯁꯤꯡꯕꯨ ꯈꯣꯝꯖꯤꯜꯂꯒ ꯑꯇꯣꯞꯄ ꯀꯟꯇꯦꯟꯅꯔ ꯑꯃꯗ ꯇꯥꯍꯜꯂꯒ ꯏꯁꯤꯡꯗꯣ ꯑꯁꯦꯡꯕꯗꯨꯈꯛ ꯂꯧꯕ ꯑꯃꯗꯤ ꯏꯁꯤꯡ ꯁꯦꯡꯗꯕ ꯑꯃꯗꯤ ꯑꯃꯣꯠ ꯑꯀꯥꯏ ꯌꯥꯎꯕꯁꯤꯡꯗꯨꯅ ꯃꯍꯥꯛꯀꯤ ꯑꯍꯥꯟꯕꯗ ꯌꯥꯎꯔꯤꯕ ꯀꯟꯇꯦꯟꯅꯔꯗꯨꯗ ꯑꯗꯨꯃꯛ ꯌꯥꯎꯍꯧꯕ ꯑꯁꯨꯝꯅ ꯃꯇꯝꯕꯨꯗꯤ ꯈꯔ ꯆꯪꯏ ꯗꯤꯁꯇꯤꯂꯦꯁꯟꯖꯤꯗ ꯏꯁꯤꯡ ꯁꯧꯍꯜꯂꯒ ꯃꯅꯤꯟꯗꯣ ꯀꯥꯍꯜꯂꯕ ꯃꯇꯨꯡꯗ ꯃꯅꯤꯟꯗꯨꯗꯩꯗ ꯂꯧꯏ ꯏꯁꯤꯡꯁꯦ ꯑꯩꯅ ꯃꯁꯨꯃꯥꯏ ꯇꯧꯗꯅ ꯃꯇꯝ ꯈꯔꯗꯤ ꯆꯪꯏ ꯑꯃꯗꯤ ꯏꯐ꯭ꯔꯠ ꯈꯔꯁꯨ ꯆꯪꯏ ꯗꯤꯁꯇꯤꯂꯦꯁꯟ ꯍꯥꯏꯔꯤꯕ ꯑꯁꯤꯗꯅ ꯍꯣꯝ ꯔꯦꯃꯤꯗꯤꯁꯀꯤ ꯑꯣꯏꯅ ꯑꯣꯐꯁꯟ ꯈꯔ ꯑꯃꯁꯨ ꯂꯩ ꯁꯝꯅ ꯍꯥꯏꯔꯕꯗ ꯅꯨꯃꯤꯠꯀꯤ ꯃꯉꯥꯜ ꯁꯟ ꯂꯥꯏꯠ ꯑꯁꯦ ꯑꯩꯈꯣꯏꯅ ꯏꯁꯤꯡ ꯑꯁꯦ ꯃꯇꯝ ꯈꯔ ꯁꯥꯡꯅ ꯅꯨꯡꯁꯥ ꯐꯨꯍꯜꯂꯒ ꯊꯝꯕ ꯇꯥꯔꯒꯗꯤ ꯏꯁꯤꯡ ꯑꯗꯨꯗ ꯌꯥꯎꯔꯝꯕ ꯕꯦꯛꯇꯔꯤꯌꯥ ꯁꯤꯡ ꯑꯗꯨꯗꯒꯤ ꯚꯥꯏꯔꯁꯁꯤꯡꯕꯨ ꯁꯟꯂꯥꯏꯠꯀꯤ ꯃꯇꯦꯡꯅ ꯁꯟꯂꯥꯏꯠꯇ ꯌꯥꯎꯔꯤꯕ ꯌꯨ ꯚꯤ ꯔꯦꯗꯤꯌꯦꯁꯟꯒꯤ ꯃꯇꯦꯡꯅ ꯍꯥꯏꯔꯤꯕ ꯕꯦꯛꯇꯔꯤꯌꯥ ꯚꯥꯏꯔꯁꯁꯤꯡ ꯍꯥꯠꯂꯤ ꯃꯁꯤꯅ ꯏꯁꯤꯡ ꯑꯗꯨ ꯁꯦꯡꯍꯟꯕꯗ ꯃꯇꯦꯡ ꯄꯥꯡꯏ ꯑꯃꯗꯤ ꯂꯩꯕꯥꯛꯀꯤ ꯆꯐꯨ ꯍꯥꯏꯔꯤꯕ ꯂꯩꯕꯥꯛꯀꯤ ꯆꯐꯨ ꯑꯁꯤꯗ ꯏꯁꯤꯡꯁꯦ ꯑꯩꯈꯣꯏꯅ ꯍꯥꯞꯇꯨꯅ ꯊꯝꯕ ꯃꯇꯝꯗ ꯃꯇꯝ ꯈꯤꯇꯪ ꯀꯨꯏꯅ ꯊꯝꯕ ꯃꯇꯝꯗ ꯏꯁꯤꯡ ꯑꯁꯤ ꯂꯨꯊꯔꯛꯀꯅꯤ ꯇꯞꯅ ꯇꯞꯅ ꯑꯃꯗꯤ ꯏꯁꯤꯡ ꯑꯁꯦ ꯆꯐꯨ ꯑꯁꯤꯒꯤ ꯃꯈꯥꯗ ꯑꯃꯣꯠ ꯑꯀꯥꯏꯁꯤꯡ ꯑꯁꯤ ꯐꯝꯊꯈꯤꯒꯅꯤ ꯑꯃꯗꯤ ꯑꯁꯦꯡꯕ ꯏꯁꯤꯡꯑꯗꯨꯅ ꯃꯊꯛꯇ ꯂꯩꯒꯅꯤ ꯑꯁꯨꯝꯅ ꯑꯃꯣꯠꯄꯁꯤꯡꯅ ꯃꯈꯥꯗ ꯐꯝꯊꯔꯒ ꯃꯊꯛꯇ ꯂꯩꯔꯤꯕ ꯑꯐꯕꯖꯤꯡꯗꯨ ꯑꯩꯅ ꯂꯧꯁꯤꯜꯂꯒ ꯁꯤꯖꯤꯟꯅꯩ ꯑꯁꯨꯝ ꯇꯧꯗꯅ ꯃꯈꯜ ꯃꯊꯦꯜ ꯀꯌꯥꯒꯤ ꯑꯣꯏꯕ ꯊꯧꯑꯣꯡ ꯀꯌꯥ ꯑꯩꯅ ꯁꯤꯖꯟꯅꯩ ꯏꯁꯤꯡ ꯁꯦꯡꯗꯣꯛꯄ ꯑꯃꯗꯤ ꯂꯨꯍꯟꯕꯗ